ꯍꯜꯂꯣ ꯚꯥꯏ ꯁꯦꯔꯧ ꯊꯣꯡꯂꯣꯝꯗ ꯁꯦꯔꯧ ꯊꯣꯡ ꯌꯦꯡꯕ ꯑꯣꯏꯅ ꯁꯦꯔꯧꯔꯣꯝꯗ ꯀꯣꯏꯊꯣꯛꯎꯁꯤꯔꯣ ꯍꯌꯦꯡꯗꯨ ꯆꯠꯂꯨꯔꯁꯤꯅꯦ ꯑꯗꯣ ꯀꯃꯥꯏꯅ ꯇꯧꯁꯤꯒꯦ ꯆꯠꯄꯁꯦ ꯑꯗꯨ ꯃꯔꯤ ꯃꯉꯥꯅꯤ ꯂꯩꯔꯒ ꯆꯠꯄꯗꯨ ꯆꯠꯄꯕꯨꯗꯤ ꯆꯠꯂꯁꯦꯕ ꯑꯗꯨ ꯆꯠꯄꯗꯣ ꯀꯔꯤ ꯀꯔꯤ ꯄꯨꯒꯗꯧꯅꯣ ꯄꯣꯠ ꯆꯩꯗꯣ ꯅꯪ ꯈꯪꯕ꯭ꯔꯣꯕ ꯑꯣ ꯐꯔꯦ ꯐꯔꯦ ꯑꯗꯨꯃꯥꯏꯅ ꯇꯧꯔꯁꯤ ꯌꯥꯔꯦ ꯌꯥꯔꯦ